ꯇꯥꯡ ꯃꯉꯥ ꯊꯥ ꯇꯔꯨꯛ ꯏꯪ ꯂꯤꯁꯤꯡ ꯑꯃꯒ ꯆꯃꯥꯄꯟ ꯃꯧꯗ꯭ꯔꯥꯍꯨꯝꯗꯣꯏ ꯇꯥꯡ ꯇꯔꯥꯅꯤꯊꯣꯏ ꯊꯥ ꯇꯔꯦꯠ ꯏꯪ ꯂꯤꯁꯤꯡ ꯑꯅꯤꯒ ꯃꯔꯤ ꯇꯥꯡ ꯀꯨꯟꯊ꯭ꯔꯥꯃꯥꯊꯣꯏ ꯊꯥ ꯃꯥꯄꯟ ꯏꯪ ꯂꯤꯁꯤꯡ ꯑꯅꯤ ꯇꯔꯥꯃꯉꯥ ꯇꯥꯡ ꯀꯨꯟꯒ ꯇꯔꯦꯠ ꯊꯥ ꯇꯔꯥꯅꯤꯊꯣꯏ ꯏꯪ ꯂꯤꯁꯤꯡ ꯑꯅꯤꯒ ꯇꯔꯥꯃꯥꯄꯟ ꯇꯥꯡ ꯀꯨꯟꯅꯤꯊꯣꯏ ꯊꯥ ꯅꯤꯄꯥꯟ ꯏꯪ ꯂꯤꯁꯤꯡ ꯑꯅꯤ ꯀꯨꯟꯍꯨꯝꯗꯣꯏ